ꯏꯕ ꯃꯇꯝꯗ ꯑꯩꯖꯦ ꯄꯨꯛꯅꯤꯡ ꯊꯧꯒꯠꯅꯕ ꯑꯩꯈꯣꯏꯒꯤ ꯋꯥꯈꯟꯖꯦ ꯆꯥꯏꯊꯣꯛꯇꯅꯕ ꯃꯤ ꯃꯤ ꯂꯩꯇꯕ ꯃꯤ ꯆꯤꯛꯄ ꯃꯐꯝꯗ ꯂꯩꯒꯜꯂꯤ ꯃꯗꯨꯗ ꯂꯩꯔꯀꯥꯟꯗ ꯏꯁꯥꯖꯨ ꯌꯥꯝ ꯅꯨꯡꯉꯥꯏ ꯌꯥꯝ ꯐ꯭ꯔꯤ ꯑꯣꯏ ꯃꯤ ꯎꯔꯛꯇꯕ ꯍꯥꯢꯖꯤꯃꯛꯇꯕꯨ ꯋꯥꯈꯟ ꯖꯥꯠ ꯖꯥꯠ ꯁꯥꯒꯠꯄ ꯌꯥꯏ ꯑꯗꯨꯃꯥꯏꯅ ꯑꯩꯒꯤ ꯏꯕꯒꯤ ꯇꯦꯛꯅꯤꯛꯁꯦ ꯑꯗꯨꯃꯥꯏ ꯈꯔꯥ ꯇꯧꯋꯤ ꯑꯩ ꯏꯕꯗꯤ ꯇꯣꯏꯅꯗꯤ ꯏꯗꯦ ꯇꯣꯏꯅ ꯏꯕꯁꯨ ꯐꯪꯗꯦ ꯌꯨꯝꯗ ꯑꯗꯨꯝ ꯂꯩꯕ ꯃꯤ ꯑꯣꯏꯕꯅꯤꯅ ꯑꯩꯖꯦ ꯇꯣꯏꯅ ꯏꯕ ꯐꯪꯗꯦ ꯑꯩꯈꯣꯏꯒꯤ ꯌꯨꯝꯗ ꯂꯩꯁꯜꯂꯀꯥꯟꯗꯤꯗꯤ ꯏꯕꯒꯤ ꯀꯣꯛꯁꯨ ꯊꯣꯛꯇꯦ ꯑꯍꯟ ꯂꯃꯟꯁꯤꯡꯒꯁꯨ ꯂꯩꯃꯤꯟꯅꯕ ꯑꯣꯏꯕꯅꯤꯅ ꯋꯥꯔꯤ ꯊꯣꯛꯇꯦ ꯋꯥꯈꯟ ꯊꯣꯛꯇꯦ ꯏꯊꯟꯗ ꯂꯩꯔꯀꯥꯟꯗꯇꯪ ꯊꯣꯛꯑꯦ

ꯑꯩꯒꯤ ꯑꯩꯅ ꯏꯔꯤꯁꯦ ꯃꯅꯤꯄꯨꯔꯤ ꯂꯣꯟꯗ ꯏ ꯃꯔꯛ ꯃꯔꯛꯇ ꯏꯪꯂꯤꯁꯇ ꯏꯁꯟꯕꯁꯨ ꯌꯥꯎꯏ ꯏꯪꯂꯤꯁꯇ ꯏꯁꯟꯕꯗꯣ ꯄꯥꯛꯅ ꯇꯥꯗꯦ ꯑꯗꯨꯅ ꯃꯅꯤꯄꯨꯔꯗ ꯑꯅꯝꯕ ꯏ